ꯎꯝ ꯍꯜꯂꯣ ꯑꯁꯤ ꯏꯌꯥꯔ ꯂꯥꯏꯟꯁ ꯏꯁꯇꯥꯐ ꯑꯣꯏꯕꯤꯕ꯭ꯔꯥ ꯑꯩꯁꯦ ꯃꯅꯤꯄꯨꯔ ꯇꯨ ꯗꯦꯜꯂꯤ ꯐꯥꯎꯕ ꯐ꯭ꯂꯥꯏꯠ ꯇꯣꯡꯂꯒ ꯆꯠꯀꯗꯧꯕꯅꯦꯕꯀꯣ ꯑꯗꯨ ꯍꯧꯖꯤꯛ ꯐꯥꯎꯕ ꯐ꯭ꯂꯥꯏꯠꯇꯨꯗꯤ ꯄꯨꯡ ꯇꯤꯀꯦꯠꯇ ꯄꯨꯡ ꯑꯅꯤ ꯍꯥꯞꯂꯒ ꯍꯧꯖꯤꯛ ꯐꯥꯎꯕ ꯐ꯭ꯂꯥꯏꯠꯇꯨꯗꯤ ꯄꯨꯡ ꯑꯍꯨꯝ ꯇꯥꯔꯐꯥꯎꯕ ꯌꯧꯔꯀꯇ꯭ꯔꯤꯁꯦ ꯀꯔꯤꯒꯤꯔꯥ ꯑꯣ ꯑꯣ ꯑꯗꯨ ꯑꯣꯏꯔꯗꯤ ꯐꯔꯦ ꯊꯝꯂꯒꯦ